ꯑꯩꯈꯣꯏꯒꯤ ꯂꯝꯁꯤꯒꯤ ꯑꯣꯏꯅꯗꯤ ꯃꯔꯨ ꯑꯣꯏꯕ ꯁꯤꯟꯐꯝ ꯍꯥꯏꯔꯒꯗꯤ ꯕꯤꯖꯤꯅꯦꯁꯅ ꯑꯌꯥꯝꯕꯗꯤ ꯇꯧꯅꯩ ꯗꯨꯀꯥꯟ ꯐꯝꯕ ꯈꯣꯠꯄ ꯒ꯭ꯔꯣꯁꯔꯤꯒꯤ ꯄꯣꯠ ꯌꯣꯟꯕ ꯑꯃꯗꯤ ꯃꯐꯝ ꯑꯁꯤꯒꯤ ꯄ꯭ꯔꯥꯏꯕꯦꯠ ꯖꯣꯐꯅꯁꯨ ꯑꯌꯥꯝꯕ ꯒꯣꯃꯦꯟꯇꯦꯟ ꯁꯦꯛꯇꯔꯁꯗꯤ ꯀꯌꯥ ꯌꯥꯎꯗꯦ ꯍꯥꯏꯅ ꯈꯜꯂꯤ ꯑꯗꯨꯒ ꯑꯣꯖꯥꯁꯤꯡ ꯑꯣꯖꯥ ꯄ꯭ꯔꯥꯏꯕꯦꯠꯀꯤ ꯑꯉꯥꯡ ꯂꯥꯏꯔꯤꯛ ꯂꯥꯏꯁꯨ ꯇꯥꯛꯄ ꯍꯣꯝ ꯇ꯭ꯌꯨꯇꯔ ꯇꯧꯕ ꯀꯣꯆꯤꯡ ꯄꯨꯕ ꯁꯤꯅ ꯑꯌꯥꯝꯕ ꯂꯣꯏꯅ ꯆꯠꯅꯩ ꯍꯥꯏꯇꯥꯔꯦ ꯑꯗꯒꯤ ꯈꯤꯇꯪ ꯍꯥꯏꯗꯈ꯭ꯔꯒꯅ ꯁꯤ ꯏꯝꯐꯥꯜ ꯋꯦꯁꯇꯒꯤ ꯍꯥꯏꯗꯈ꯭ꯔꯒꯅ ꯑꯩꯈꯣꯏ ꯏꯟꯗꯁꯇ꯭ꯔꯤ ꯑꯦꯒ꯭ꯔꯤꯀꯜꯆꯔꯦꯜ ꯑꯣꯏꯕ ꯂꯧꯎ ꯁꯤꯡꯎꯕꯒꯤ ꯊꯕꯛꯁꯤꯁꯨ ꯇꯧꯏ